ꯑꯩꯈꯣꯏ ꯀꯩꯅꯣ ꯃꯐꯝꯗ ꯂꯩꯕ ꯏꯁꯄꯣꯔꯠ ꯁꯦꯟꯇꯔꯗ ꯀꯩꯅꯣ ꯆꯠꯂꯤꯕ ꯍꯛꯁꯦꯜ ꯐꯅꯕ ꯀꯩꯅꯣ ꯃꯣꯏꯅ ꯍꯦꯜꯊ ꯑꯦꯟ ꯐꯤꯠꯅꯦꯁꯀꯤ ꯄ꯭ꯔꯣꯒꯥꯝꯒꯨꯝꯕ ꯇꯧꯕꯁꯦ ꯌꯣꯒꯥ ꯀꯩꯅꯣ ꯌꯣꯒꯥ ꯇꯧꯒꯗꯕ ꯌꯣꯒꯥ ꯂꯩꯀꯣ ꯑꯗꯨꯒ ꯀꯔꯤ ꯃꯔꯥꯊꯣꯟ ꯆꯦꯟꯕꯀꯣ ꯂꯝꯖꯦꯟ ꯆꯦꯟꯕ ꯌꯥꯝ ꯁꯥꯟꯅ ꯆꯦꯟꯕꯗꯣ ꯑꯗꯣ ꯑꯗꯨꯒꯨꯝꯕ ꯃꯤ ꯃꯌꯥꯝꯒꯤ ꯑꯣꯏꯅ ꯑꯣꯒꯥꯅꯥꯏꯖ ꯇꯧꯕꯗꯤ ꯌꯥꯎꯈ꯭ꯔꯦ ꯑꯩꯁꯨꯀꯣ ꯑꯗꯨ ꯌꯥꯎꯕꯁꯦ ꯌꯣꯒꯥꯗꯨꯒꯨꯝꯕ ꯇꯧꯕ ꯀꯥꯟꯗ ꯃꯁꯥꯒꯤ ꯐꯅꯕꯗ ꯃꯣꯏꯅ ꯍꯥꯏꯕꯁꯦ ꯁꯣꯔ ꯍꯣꯟꯕꯒꯤ ꯀꯩꯅꯣ ꯑꯗꯨꯒꯨꯝꯕ ꯑꯗꯨꯒ ꯃꯁꯥꯒꯤ ꯐ꯭ꯂꯦꯛꯁꯤꯕꯤꯂꯤꯇꯤꯁꯨ ꯀꯩꯅꯣ ꯑꯗꯨꯝ ꯌꯥꯕꯗꯣ ꯑꯗꯨꯒꯨꯝꯕ ꯇꯧꯕꯅꯦ ꯑꯗꯣ ꯂꯝꯖꯦꯜ ꯆꯦꯟꯕꯁꯦ ꯀꯩꯅꯣ ꯀꯟꯅ ꯅꯨꯡꯇꯤꯒꯤ ꯆꯦꯜꯂꯗꯤ ꯃꯁꯥꯁꯨ ꯌꯥꯝ ꯐꯗꯣꯏꯅꯤ ꯐꯤꯠꯅꯦꯁꯁꯦ ꯑꯗꯨꯒ ꯃꯦꯟꯇꯦꯜ ꯍꯦꯜꯊ ꯀꯩꯅꯣ ꯁꯨ ꯂꯩꯅꯤ ꯏꯁꯇ꯭ꯔꯦꯁ ꯀꯨꯝꯕꯁꯨ ꯍꯟꯊꯔꯅꯤ ꯑꯗꯨꯒꯨꯝꯕ ꯇꯧꯋꯦꯕꯀꯣ ꯑꯗꯨ ꯑꯁꯤꯒꯨꯝꯕ ꯕꯦꯅꯤꯐꯤꯠꯁ ꯇꯧꯕꯁꯦ ꯀꯩꯅꯣ ꯐꯪꯂꯤꯕ ꯀꯔꯤ ꯀꯥꯟꯅꯕꯁꯤꯡꯁꯦ ꯃꯁꯥ ꯐꯍꯟꯈ꯭ꯔꯦ ꯑꯗꯨꯒ ꯀꯩꯅꯣ ꯃꯦꯟꯇꯦꯜ ꯋꯦꯜ ꯕꯤꯌꯤꯡꯁꯨ ꯂꯩꯔꯦ ꯑꯗꯨ ꯀꯩꯅꯣ ꯊꯕꯛꯁꯨ ꯐꯖꯅ ꯇꯨꯝꯕꯁꯨ ꯐꯪꯉꯦ ꯐꯖꯅ ꯇꯨꯝꯂꯗꯤ ꯊꯕꯛ ꯍꯌꯦꯡꯒꯤ ꯑꯣꯏꯅ ꯇꯧꯒꯗꯧꯕꯁꯤꯡꯁꯦ ꯑꯗꯨꯝ ꯄ꯭ꯔꯗꯛꯇꯤꯕ ꯑꯣꯏꯔꯦ ꯐꯖꯅ ꯁꯨꯕ ꯌꯥꯔꯅꯤ ꯑꯗꯨꯒꯨꯝꯕ ꯂꯩꯌꯦꯕꯀꯣ ꯑꯗꯨꯅ ꯑꯁꯤꯒꯨꯝꯕ ꯏꯁꯄꯣꯔꯇꯒꯤ ꯁꯥꯟꯅꯕꯗꯒꯤ ꯑꯗꯨꯒ ꯌꯣꯒꯥꯒꯨꯝꯕ ꯀꯩꯀꯥ ꯆꯦꯟꯕ ꯀꯩꯀꯥꯗꯨ ꯂꯣꯏ ꯇꯧꯕꯁꯦ ꯌꯥꯝ ꯐꯩ ꯑꯣꯏꯅ ꯍꯥꯏꯒꯦ